ꯃꯅꯤꯄꯨꯔꯒꯤ ꯃꯐꯝ ꯀꯌꯥꯗꯒꯤ ꯂꯥꯛꯂꯤꯕ ꯅꯨꯄꯤꯁꯤꯡꯁꯤꯅꯅ ꯏꯃꯥ ꯀꯩꯊꯦꯜꯁꯤꯗ ꯐꯝꯗꯨꯅ ꯃꯅꯤꯄꯨꯔꯒꯤꯇ ꯅꯠꯇꯅ ꯏꯟꯗꯤꯌꯥ ꯑꯃꯗꯤ ꯄ꯭ꯔꯤꯊꯤꯕꯤꯒꯤ ꯑꯣꯏꯕ ꯑꯃꯠꯇ ꯉꯥꯏꯔꯕ ꯅꯨꯄꯤ ꯉꯥꯛꯇꯅ ꯐꯝꯕ ꯀꯩꯊꯦꯜ ꯑꯃ ꯂꯩ ꯍꯥꯏꯔꯤꯕ ꯀꯩꯊꯦꯜ ꯑꯁꯤ ꯑꯩꯈꯣꯏꯒꯤ ꯃꯄꯥꯜ ꯂꯝꯗꯒꯤ ꯂꯥꯛꯄ ꯂꯝꯀꯣꯏꯕꯁꯤꯡꯁꯤꯅ ꯇꯣꯏꯅ ꯆꯠꯄ ꯀꯩꯊꯦꯜ ꯑꯃꯅꯤ ꯃꯁꯤꯗ ꯌꯣꯜꯂꯤꯕ ꯄꯣꯠ ꯆꯩꯁꯤꯡ ꯑꯁꯤ ꯂꯝꯗꯝ ꯑꯁꯤꯒꯤ ꯃꯐꯝ ꯃꯐꯝ ꯀꯌꯥꯗꯒꯤ ꯑ ꯁꯤꯅꯥꯏꯕꯁꯤꯡꯁꯤꯅ ꯄꯨꯊꯣꯔꯛꯄ ꯄꯣꯠ ꯆꯩꯁꯤꯡꯅꯤ ꯑꯗꯨ ꯃꯐꯝ ꯑꯁꯤ ꯑꯗ ꯃꯐꯝ ꯑꯁꯤꯗ ꯌꯣꯜꯂꯤꯕ ꯄꯣꯠ ꯆꯩꯁꯤꯡ ꯑꯁꯤ ꯂꯩꯕꯗ ꯃꯃꯜ ꯑꯗꯨꯝ ꯌꯥꯕ ꯄꯣꯠꯂꯩ ꯄꯣꯠ ꯄꯣꯠ ꯆꯩꯁꯤꯡꯅꯤ